ꯍꯜꯂꯣ ꯁꯤ ꯉꯁꯥꯏ ꯑꯩꯅ ꯕꯨꯛ ꯇꯧꯖꯈꯤꯕ ꯎꯕꯔ ꯀꯦꯕꯀꯤꯗꯣ ꯅꯠꯇ꯭ꯔꯣ ꯑꯩꯅ ꯉꯁꯥꯏꯗꯒꯤ ꯀꯩꯁꯥꯝꯄꯥꯠ ꯊꯣꯡꯗ ꯉꯥꯏꯔꯤꯁꯦ ꯌꯥꯝꯅ ꯀꯨꯏꯔꯦ ꯍꯧꯖꯤꯛ ꯐꯥꯎꯕ ꯂꯥꯛꯄꯤꯗ꯭ꯔꯤꯁꯤꯕꯨ ꯀꯔꯤ ꯄ꯭ꯔꯣꯕ꯭ꯂꯦꯝ ꯂꯩꯒꯦ ꯑꯩꯒꯤꯁꯦ ꯑꯊꯨꯕꯒꯤꯅꯦ ꯄꯨꯡ ꯅꯪꯅꯕ ꯆꯠꯇ꯭ꯔꯒꯗꯤ ꯑꯩꯒꯤ ꯄ꯭ꯔꯣꯕ꯭ꯂꯦꯝ ꯑꯃ ꯑꯣꯏꯔꯅꯤ ꯑꯇꯣꯞꯄ ꯀꯦꯕ ꯑꯃ ꯑꯩꯅ ꯍꯥꯏꯔꯨꯕꯁꯨ ꯌꯥꯗꯒꯨꯝ ꯇꯧ ꯍꯧꯖꯤꯛ ꯐꯥꯎꯕ ꯂꯥꯛꯄꯤꯗ꯭ꯔꯤꯁꯤꯕꯨ ꯀꯔꯤꯒꯤꯅꯣ ꯍꯧꯖꯤꯛ ꯀꯗꯥꯏꯗ ꯌꯧꯕꯤꯔꯛꯑꯒꯦ ꯈꯔ ꯊꯨꯅ ꯂꯥꯛꯄꯤꯔꯣ ꯄꯨꯡꯁꯦ ꯅꯪꯍꯧꯗ꯭ꯔꯒꯗꯤ ꯑꯩꯅ ꯄ꯭ꯔꯣꯕ꯭ꯂꯦꯝ ꯌꯥꯝ ꯑꯣꯏꯔꯅꯤ ꯀꯩꯒꯤꯅꯣ ꯁꯔꯚꯤꯁꯁꯤꯕꯨ ꯑꯁꯨꯛ ꯌꯥꯝꯅ ꯄ꯭ꯔꯣꯕ꯭ꯂꯦꯝ ꯂꯩꯔꯤꯁꯤꯕꯣ ꯍꯥꯏꯈꯤꯕ ꯃꯇꯝꯗꯁꯨ ꯌꯧꯔꯛꯄ ꯉꯝꯗꯦ ꯈꯤꯇꯪ ꯊꯨꯅ ꯌꯧꯁꯤꯟꯕꯤꯔꯛꯑꯣ ꯍꯧꯖꯤꯛ ꯀꯗꯥꯏ ꯌꯧꯔꯒꯦ ꯑꯩ ꯉꯥꯏꯗꯨꯅ ꯂꯩꯔꯦ ꯈꯤꯇꯪ ꯊꯨꯅ ꯂꯥꯛꯄꯤꯔꯣꯀꯣ